ꯑꯩ ꯏꯁꯥꯃꯛ ꯁꯣꯁꯦꯜ ꯃꯦꯗꯤꯌꯥ ꯍꯥꯏꯔꯒꯗꯤ ꯋꯥꯆꯦꯞꯀ ꯐꯦꯁꯕꯨꯛꯀ ꯍꯦꯟꯅ ꯁꯤꯖꯤꯟꯅꯖꯩ ꯑꯇꯣꯞꯄ ꯏꯟꯁꯇꯥꯒ꯭ꯔꯥꯝ ꯒꯨꯝꯕ ꯑꯇꯩ ꯑꯇꯣꯞꯄ ꯁꯣꯁꯦꯜ ꯃꯦꯗꯤꯌꯥ ꯂꯩꯔꯤꯕꯁꯤꯡꯁꯤ ꯊꯣꯏꯗꯣꯛꯅ ꯑꯩ ꯃꯇꯝ ꯀꯥꯏꯊꯣꯛꯆꯔꯨꯗꯦ ꯑꯗꯨꯅ ꯑꯩꯅ ꯐꯦꯁꯕꯨꯛ ꯀꯨꯝꯕ ꯋꯥꯆꯦꯞ ꯀꯨꯝꯕꯗ ꯊꯣꯛꯂꯛꯄ ꯃꯈꯣꯏꯒꯤ ꯃꯃꯤ ꯑꯗꯨꯒ ꯋꯥꯍꯩ ꯋꯥꯇꯥ ꯃꯈꯩ ꯑꯩꯅ ꯄꯥꯝꯃꯦ ꯍꯥꯏꯗꯨꯅ ꯂꯥꯏꯛ ꯀꯨꯝꯕ ꯇꯧꯖꯕꯗꯤ ꯌꯥꯎꯏ ꯑꯗꯨꯗꯩ ꯍꯦꯟꯅ ꯀꯥ ꯍꯦꯟꯅ ꯑꯩꯗꯤ ꯊꯣꯏꯗꯣꯛꯅꯁꯨ ꯑꯩꯉꯣꯟꯗ ꯑꯥꯏꯗꯤꯌꯥꯁꯨ ꯂꯩꯖꯗꯦ ꯑꯗꯨꯅ ꯑꯩ ꯊꯣꯏꯅ ꯃꯈꯣꯏꯒꯤ ꯑꯦꯀꯥꯎꯟꯒꯨꯝꯕꯒꯤ ꯃꯁꯛ ꯃꯃꯤꯡꯁꯨ ꯈꯪꯖꯗꯦ ꯑꯩꯒꯤꯗꯤ ꯁꯨꯝ ꯑꯩꯒꯤ ꯏꯁꯥꯒꯤ ꯅꯨꯡꯉꯥꯏꯖꯅꯉꯥꯏ ꯁꯨꯝ ꯉꯥꯏꯍꯥꯛꯇꯪꯒꯤ ꯄꯥꯏꯖꯕ ꯑꯗꯨꯈꯛꯇꯅꯤ